ꯑꯩꯈꯣꯏ ꯚꯥꯔꯠꯇ ꯈ꯭ꯋꯥꯏꯗꯒꯤ ꯐꯨꯠ ꯑꯩꯈꯣꯏꯅ ꯏꯌꯨꯁ ꯇꯧꯕꯁꯦ ꯑꯩꯈꯣꯏꯒꯤ ꯔꯥꯏꯁ ꯑꯁꯤꯁꯦ ꯌꯥꯝ ꯌꯨꯁ ꯇꯧꯏ ꯅꯣꯔꯠ ꯏꯁ ꯏꯁꯄꯦꯁꯦꯜꯂꯤ ꯅꯣꯔꯠ ꯏꯁꯇꯗꯤ ꯑꯩꯈꯣꯏꯁꯦ ꯆꯥꯛ ꯅꯠꯇꯕꯁꯦ ꯆꯥꯗꯦ ꯍꯥꯏꯕꯗꯤ ꯃꯦꯟꯁꯦ ꯑꯩꯈꯣꯏ ꯑꯌꯨꯛ ꯑꯌꯨꯛ ꯅꯨꯡꯗꯥꯡ ꯆꯥꯕꯁꯦ ꯆꯥꯛꯅꯦ ꯑꯗꯨꯅ ꯑꯩꯈꯣꯏ ꯅꯣꯔꯠ ꯏꯁꯀꯤꯗꯃꯛꯇꯗꯤ ꯔꯥꯏꯁ ꯆꯥꯛ ꯍꯥꯏꯕꯁꯦ ꯔꯥꯏꯁꯁꯦ ꯌꯥꯝ ꯏꯝꯄꯣꯔꯇꯦꯟ ꯑꯣꯏꯅ ꯈꯜꯂꯤ ꯑꯗꯨꯒ ꯑꯩꯈꯣꯏꯅ ꯅꯤꯡꯇꯤꯁꯦ ꯆꯥꯛ ꯅꯠꯇ꯭ꯔꯗꯤ ꯋꯥꯈꯜ ꯅꯨꯡꯇꯤꯒꯤ ꯆꯥꯛ ꯆꯥꯕꯅꯤꯅ ꯆꯥꯛ ꯅꯠꯇꯕꯁꯤꯗꯤ ꯑꯩꯈꯣꯏ ꯌꯥꯝ ꯄꯥꯝꯕꯁꯨ ꯑꯣꯏꯒꯟꯗꯦ ꯍꯥꯏꯅ ꯍꯥꯏꯅꯤꯡꯉꯦ ꯑꯗꯨꯒ ꯑꯩꯈꯣꯏ ꯅꯣꯔꯠ ꯏꯁ ꯅꯠꯇꯕ ꯃꯌꯥꯡꯁꯤꯡ ꯃꯄꯥꯟ ꯂꯝꯒꯤ ꯃꯌꯥꯡꯁꯤꯡꯗꯤ ꯃꯣꯏ ꯃꯣꯏꯒꯤ ꯗꯦꯜꯂꯤ ꯐꯨꯠꯁꯦ ꯔꯨꯇꯤ ꯇꯟꯁꯦ ꯑꯣꯏꯌꯦ ꯑꯗꯨꯅ ꯈꯦꯠꯅꯕꯁꯦ ꯃꯌꯥꯡꯅ ꯃꯄꯥꯟ ꯂꯝꯒꯤꯁꯤꯡꯅ ꯇꯟ ꯆꯥꯏ ꯑꯩꯈꯣꯏꯅ ꯆꯥꯛ ꯆꯥꯏ ꯑꯗꯨꯒꯤ ꯗꯤꯐꯔꯦꯟꯁꯇꯣ ꯍꯥꯏꯅꯤꯡꯉꯦ ꯑꯗꯨ ꯑꯩꯈꯣꯏꯅ ꯄꯣꯄꯨꯂꯔ ꯄꯣꯄꯨꯂꯔ ꯑꯣꯏꯕ ꯈ꯭ꯋꯥꯏꯗꯒꯤ ꯆꯠꯄꯁꯦ ꯑꯩꯅ ꯍꯥꯏꯕꯗꯨꯅꯦ ꯟꯤꯌꯥꯔ ꯔꯥꯏꯁꯀ ꯑꯗꯨꯒ ꯔꯨꯇꯤꯁꯦ ꯑꯁꯤ ꯑꯅꯤꯁꯦ ꯄꯣꯄꯨꯂꯔ ꯌꯥꯝ ꯑꯣꯏꯌꯦ ꯑꯗꯨꯒ ꯁꯤ ꯑꯅꯤꯁꯦ ꯑꯩꯈꯣꯏꯒꯤ ꯚꯥꯔꯠꯇꯗꯤ ꯑꯁꯤ ꯑꯅꯤ ꯌꯥꯎꯗ꯭ꯔꯗꯤ ꯑꯩꯈꯣꯏ ꯄꯨꯟꯁꯤ ꯍꯤꯡꯕꯁꯦ ꯌꯥꯝꯅ ꯂꯨꯒꯅꯤ